ꯍꯜꯂꯣ ꯑꯥ ꯁꯣꯝ ꯑꯩꯈꯣꯏꯒꯤ ꯈꯣꯡꯎꯞ ꯌꯣꯟꯕ ꯗꯨꯀꯥꯟ ꯑꯣꯏꯕꯤꯔꯕ꯭ꯔꯣ ꯑꯗ ꯑꯩꯅ ꯈꯣꯡꯎꯞ ꯍꯥꯏꯗꯤ ꯈꯔ ꯕ꯭ꯂꯣꯛ ꯀꯨꯝꯕ ꯑꯩꯈꯣꯏꯒꯤ ꯕ꯭ꯂꯣꯛ ꯍꯥꯏꯗꯤ ꯃꯥꯟꯅꯕ ꯄ꯭ꯂꯦꯟ ꯃꯥꯟꯅꯕꯗꯣ ꯑꯗꯨꯒꯨꯝꯕ ꯑꯃꯅꯤ ꯄꯥꯝꯖꯩ ꯑꯗꯨꯒ ꯑꯥ ꯑꯩꯈꯣꯏꯒꯤ ꯀꯩꯅꯣꯗ ꯑꯩꯈꯣꯏꯒꯤ ꯑꯉꯥꯡ ꯃꯆꯥꯒꯤ ꯑꯃ ꯂꯩꯗꯥꯏꯅꯦ ꯈꯔ ꯈꯨꯅꯤꯡꯒ ꯐꯥꯕꯤ ꯑꯉꯥꯡꯒꯤꯗꯤ ꯍꯥꯏꯗꯤ ꯆꯠꯄꯗ ꯍꯩꯅꯕ ꯂꯩꯁꯥꯕꯤ ꯃꯆꯥꯅ ꯇꯣꯡꯕ ꯌꯥꯕ ꯈꯨꯅꯤꯡ ꯈꯔ ꯐꯥꯕꯤꯗꯣ ꯑꯗꯨꯝꯕ ꯄꯥꯝꯖꯩꯌꯦ ꯑꯗꯨꯒꯤ ꯕ꯭ꯂꯣꯛ ꯈꯣꯡꯎꯞꯇꯣ ꯀꯌꯥꯒ ꯄꯤꯒꯦ

ꯍꯣꯏ ꯑꯗꯨꯝ ꯑꯩꯅ ꯀꯩꯅꯣ ꯀꯥꯟꯗ ꯃꯇꯝ ꯑꯁꯪꯕꯗ ꯑꯗꯨꯝ ꯂꯥꯛꯀꯦ ꯍꯥꯏꯗꯤ ꯑꯌꯨꯛ ꯑꯣꯏꯔꯁꯨ ꯅꯨꯡꯗꯥꯡ ꯋꯥꯏꯔꯝꯕꯨ ꯑꯣꯏꯔꯁꯨꯀꯣ ꯑꯗꯨ ꯃꯥꯒꯤ ꯈꯣꯡꯎꯞꯁꯦ ꯃꯈꯟ ꯈꯔ ꯍꯥꯏꯗꯤ ꯄꯥꯝꯕ ꯍꯥꯏꯇꯔꯦ ꯑꯩꯈꯣꯏꯒꯤ ꯎꯝ ꯅꯨꯄꯥꯒꯤ ꯂꯨꯍꯣꯡꯕꯗꯒ ꯇꯣꯡꯕ ꯈꯣꯡꯎꯞꯇꯣ ꯀꯔꯤ ꯍꯥꯏꯅꯤ ꯑꯗꯨꯁꯨ ꯑꯃ ꯑꯗꯨꯝ ꯄꯥꯝꯖꯩꯌꯦ ꯈꯣꯡꯕꯤꯗꯪ ꯐꯥꯠꯄꯤꯗꯣ ꯑꯗꯒꯤ ꯑꯩꯈꯣꯏꯒꯤ ꯎꯝ ꯑꯣ ꯃꯈꯟ ꯃꯈꯟꯗꯣ ꯑꯗꯨꯗꯤ ꯑꯗꯨꯒꯤꯗꯨꯅ ꯃꯃꯟ ꯀꯌꯥ ꯄꯤꯔꯤꯅꯣ ꯑꯥ ꯑꯥ ꯈꯔ ꯐꯖꯕ ꯑꯥ ꯐꯖꯕ ꯑꯩꯈꯣꯏꯒꯤ ꯑꯩꯈꯣꯏꯒꯤ ꯀꯔꯤ ꯍꯥꯏꯗꯤ ꯁꯎꯟ ꯑꯁꯦꯡꯕꯗꯣ ꯂꯦꯗꯔꯗꯨꯀꯣ ꯂꯦꯗꯔ ꯑꯁꯦꯡꯕ ꯁꯎꯟ ꯑꯁꯦꯡꯕꯅ ꯑꯣꯏꯕꯗꯨꯅ ꯑꯗꯨꯝ ꯀꯨꯏꯅ ꯆꯠꯂꯤꯗꯅ ꯑꯥ ꯁꯎꯟ ꯁꯦꯡꯗꯕꯁꯤꯗꯤ ꯄꯠ ꯄꯠ ꯇꯠꯂꯤꯗꯅꯀꯣ ꯑꯗꯨꯗꯨꯅ ꯑꯁꯦꯡꯕ ꯄꯥꯝꯃꯦ ꯑꯗꯨꯒ ꯑꯩꯈꯣꯏꯒꯤ ꯕ꯭ꯂꯣꯛꯇꯁꯨ ꯑꯩꯗꯤ ꯈꯣꯡꯎꯞꯁꯦ ꯃꯈꯜ ꯑꯅꯤꯍꯨꯝ ꯄꯥꯝꯃꯦ ꯈꯣꯡꯎꯞꯁꯦ ꯑꯝꯇ ꯌꯥꯗ꯭ꯔꯦꯕ ꯑꯩ ꯍꯥꯟꯅꯒꯤ ꯈꯣꯡꯎꯞꯁꯤꯡꯁꯦ ꯇꯣꯡꯕ ꯑꯃꯇ ꯌꯥꯗ꯭ꯔꯦ ꯀꯩꯒꯤꯅꯣ ꯍꯥꯏꯕꯗ ꯃꯈꯥꯒꯤꯁꯤꯃ ꯂꯣꯏꯅ ꯄꯥꯗꯔꯛꯄ ꯍꯥꯏꯇꯔꯦ ꯇꯠꯂꯛꯄ ꯑꯗꯨꯒ ꯁꯥꯏꯖꯁꯤꯁꯨ ꯂꯣꯏ ꯇꯠꯂꯃꯤꯅꯅꯦ ꯑꯗꯨꯗꯨꯅ ꯈꯣꯡꯎꯞꯁꯦ ꯇꯣꯡꯅꯤꯡꯉꯥꯏ ꯂꯩꯇ꯭ꯔꯕꯅꯤꯅ ꯑꯊꯨꯕ ꯃꯇꯝꯗ ꯑꯩ ꯑꯥ ꯍꯌꯦꯡꯁꯦ ꯍꯌꯦꯡꯁꯦ ꯅꯨꯡꯗꯥꯡ ꯋꯥꯏꯔꯝꯁꯦ ꯑꯣꯏꯅ ꯂꯥꯛꯑꯒꯦꯕꯀꯣ ꯑꯗꯨꯒ ꯃꯃꯟꯗꯤ ꯑꯥ ꯆꯥꯝꯃꯉꯥ ꯌꯥꯡꯈꯩꯁꯤꯅꯦ ꯆꯍꯨꯝꯒ ꯌꯥꯡꯈꯩꯃꯨꯛ ꯇꯥꯏ ꯍꯥꯏꯕꯗꯣ ꯑꯗꯨꯅꯦ ꯑꯗꯨ ꯑꯉꯥꯡꯒꯤꯗꯨꯅ ꯀꯌꯥꯃꯨꯛ ꯇꯥꯒꯦ ꯑꯉꯥꯡꯒꯤ ꯈꯔ ꯂꯩꯁꯥꯕꯤ ꯄꯨꯡꯀꯛ ꯐꯥꯔꯛꯄ ꯃꯣꯏꯁꯦ ꯅꯝꯕꯔ ꯀꯌꯥ ꯍꯥꯏ ꯊ꯭ꯔꯤ ꯍꯥꯞꯀ ꯍꯥꯏꯒꯗ꯭ꯔꯥ ꯃꯣꯏꯁꯦ ꯐꯣꯔꯒ ꯍꯥꯏꯒꯗ꯭ꯔꯥ ꯈꯪꯗꯦꯅꯦ ꯑꯗꯨꯒꯨꯝꯕ ꯑꯗꯨ ꯂꯣꯏ ꯂꯩꯅꯦꯕ ꯑꯥ ꯑꯗꯨ ꯑꯣꯏꯔꯒꯗꯤ ꯈꯣꯡꯎꯞ ꯉꯥꯛꯇꯅꯤꯅ ꯕꯦꯛꯇꯤ ꯌꯥꯎꯔꯔꯣꯏꯅꯦꯀꯣ ꯃꯈꯟ ꯃꯈꯟ ꯈꯣꯡꯎꯞꯇꯁꯨ ꯑꯉꯥꯡꯉꯩꯒꯤꯁꯨ ꯈꯔ ꯃꯈꯟ ꯃꯈꯟꯗꯣ ꯌꯦꯡꯒꯦ ꯁꯨꯝ

ꯑꯗꯨꯗꯤ ꯍꯣꯏ ꯍꯣꯏ ꯐꯔꯦ ꯐꯔꯦ ꯑꯗꯨꯗꯤ ꯊꯝꯖꯔꯦ ꯑꯥ